ꯍꯦꯜꯂꯣ ꯃꯥꯅꯦ ꯍꯧꯖꯤꯛ ꯑꯩ ꯈꯨꯠꯇ ꯂꯩꯔꯤ ꯄꯥꯝꯕꯤꯔꯗꯤ ꯂꯧꯕ ꯂꯥꯛꯄ ꯌꯥꯅꯤ ꯌꯥꯅꯤ ꯌꯥꯅꯤ ꯋꯦꯁ ꯀꯣꯠꯅ ꯂꯤꯁꯤꯡ ꯑꯅꯤꯒꯤ ꯆꯥꯡꯗ ꯂꯩꯌꯦ ꯑꯗꯣ ꯃꯣꯐꯂꯥꯔꯅ ꯆꯥꯝꯃꯉꯥ ꯆꯥꯝꯃꯔꯤ ꯑꯗꯨꯋꯥꯏꯗ ꯂꯩꯌꯦ

ꯗꯤꯖꯥꯏꯟ ꯌꯥꯎꯔꯗꯤ ꯂꯤꯁꯤꯡ ꯑꯃꯒꯤ ꯃꯊꯛ ꯑꯗꯨꯝ ꯂꯩꯒꯅꯤ ꯅꯪꯅ ꯄꯥꯝꯕ ꯄꯥꯝꯕ ꯑꯩꯅ ꯇꯧꯕ ꯌꯥꯏ ꯅꯪꯒꯤ ꯑꯄꯥꯝꯕ ꯈꯜꯂꯒ ꯌꯥꯅꯤ

ꯎꯝ ꯈꯨꯗꯛ ꯈꯨꯗꯛꯇ ꯅꯪ ꯄꯥꯝꯕꯁꯨ ꯑꯗꯨꯝ ꯐꯪꯒꯅꯤ ꯄꯨꯂꯞ ꯇꯧꯔꯗꯤ ꯂꯤꯁꯤꯡ ꯑꯍꯨꯝꯒꯤ ꯆꯥꯡꯗ ꯂꯩꯕ ꯌꯥꯏ ꯑꯥ ꯃꯣꯐꯂꯦꯔ ꯅꯨꯡꯐꯂꯔ ꯌꯥꯎꯔꯗꯤ ꯑꯥ ꯑꯥ ꯅꯨꯡꯉꯥꯏꯖꯔꯦ